ꯍꯜꯂꯣ ꯀꯔꯤ ꯍꯥꯏꯕꯤꯌꯨ ꯑꯥ ꯇꯥꯏ ꯍꯥꯏꯕꯤꯔꯛꯑꯣ ꯑꯥ ꯕꯦꯡꯒꯤ ꯁ꯭ꯇꯥꯐ ꯕꯦꯡꯒꯤ ꯁ꯭ꯇꯥꯐꯅꯤ ꯀꯔꯤ ꯍꯥꯏꯕꯤꯅꯤꯡꯕꯒꯦ

ꯑꯣ ꯗꯥꯏꯔꯦꯛ ꯑꯣꯏꯅ ꯍꯥꯡꯕꯗ ꯑꯗꯨꯗꯤ ꯑꯥ ꯕ꯭ꯔꯣꯗꯔꯅ ꯆꯪꯒꯗꯣꯏꯁꯦ ꯕ꯭ꯔꯗꯔꯒꯤ ꯄꯥꯟ ꯀꯥꯔ꯭ꯗ ꯑꯃ ꯆꯪꯒꯅꯤꯀꯣ ꯍꯣꯏ ꯏꯁꯤꯜꯂꯨ ꯏꯁꯤꯜꯂꯨ ꯍꯥꯏꯖꯔꯛꯑꯒꯦ ꯑꯣ ꯀꯩꯅꯣ ꯑꯥ ꯀꯥꯔ꯭ꯗ ꯑꯃ ꯆꯪꯒꯅꯤꯀꯣ ꯀꯥꯔ꯭ꯗ ꯑꯃ ꯆꯪꯒꯅꯤ ꯑꯗꯒꯤ ꯑꯥꯗꯥꯔ ꯀꯥꯔ꯭ꯗ ꯑꯃ ꯆꯪꯂꯛꯀꯅꯤ ꯑꯗꯒꯤ ꯅꯪ ꯐꯣꯇꯣ ꯑꯅꯤ ꯆꯪꯉꯅꯤ ꯑꯗꯨꯒ ꯑꯗꯨꯝ ꯀꯥꯔ꯭ꯗ ꯂꯩꯔꯦ ꯀꯥꯔ꯭ꯗ ꯂꯩꯔꯦ ꯅꯪꯒꯤ ꯐꯣꯇꯣ ꯑꯅꯤ ꯂꯩꯔꯦ ꯑꯗꯨ ꯑꯍꯨꯝꯗꯨꯅ ꯂꯣꯏꯔꯦ ꯑꯇꯩ ꯀꯔꯤꯁꯨ ꯆꯪꯗꯣꯏ ꯂꯩꯇ꯭ꯔꯦ ꯆꯥꯔ꯭ꯖꯁꯦ ꯁꯨꯝ ꯑꯩꯈꯣꯏꯒꯤ ꯀꯩꯅꯣ ꯕꯦꯡꯒꯤ ꯗꯥꯏꯔꯦꯛ ꯁ꯭ꯇꯥꯐ ꯑꯦꯁ ꯕꯤ ꯑꯥꯏꯒꯤ ꯁ꯭ꯇꯥꯐ ꯗꯥꯏꯔꯦꯛꯀꯤ ꯑꯣꯏꯅ ꯁꯤꯗ ꯍꯥꯡꯕꯒꯤ ꯆꯥꯔ꯭ꯖꯁꯦ ꯂꯧꯗꯦꯕꯀꯣ ꯕ꯭ꯔꯗꯔꯅ ꯍꯥꯡꯒꯗꯧꯕ ꯄꯨꯕꯤꯔꯛꯑꯅꯤ ꯕ꯭ꯔꯗꯔꯅ ꯆꯪꯒꯗꯧꯕ ꯍꯥꯏꯔꯗꯤ ꯑꯗꯒꯤ ꯂꯨꯄꯥ ꯂꯨꯄꯥ ꯂꯤꯁꯤꯡ ꯑꯃ ꯍꯥꯞꯄꯦꯅ ꯈꯜꯂꯣ ꯍꯥꯞꯀꯦꯅ ꯍꯥꯡꯂꯤꯅꯦꯅ ꯈꯜꯂꯁꯦꯕꯀꯣ ꯁꯨꯝ ꯁꯨꯝ ꯍꯥꯡꯕ ꯃꯇꯝꯗ ꯂꯨꯄꯥ ꯂꯤꯁꯤꯡ ꯑꯃ ꯍꯥꯟꯅ ꯍꯥꯡꯕ ꯃꯇꯝꯗ ꯂꯤꯁꯤꯡ ꯑꯃ ꯍꯥꯞꯍꯧꯗ꯭ꯔꯕꯗꯤ ꯍꯥꯡꯕ ꯌꯥꯔꯣꯏꯌꯦꯕ ꯍꯥꯟꯅ ꯂꯤꯁꯤꯡ ꯑꯃ ꯍꯥꯏꯔꯤꯁꯦ ꯁꯨꯝ ꯅꯪ ꯑꯦꯀꯥꯎꯟꯗꯨꯗ ꯑꯗꯨꯝ ꯍꯥꯡꯕꯗ ꯑꯗꯨꯝ ꯌꯥꯎꯖꯔꯛꯀꯗꯣꯏꯅꯤꯀꯣ ꯄꯩꯁꯥ ꯑꯃꯠꯇ ꯍꯥꯞꯇꯕꯤꯗ ꯑꯩꯈꯣꯏꯒꯤ ꯁꯨꯝ ꯖꯦꯔꯣꯗꯥ ꯍꯥꯡꯕꯗꯣ ꯖꯦꯔꯣ ꯕꯦꯂꯦꯟꯁꯇ ꯍꯥꯡꯂꯒꯗꯤ ꯑꯗꯨꯃꯥꯏꯅ ꯍꯥꯡꯕ ꯌꯥꯏꯕ ꯗꯥꯏꯔꯦꯛꯀꯤ ꯑꯣꯏꯅ ꯍꯥꯡꯒꯦ ꯍꯥꯏꯔꯒꯅ ꯂꯨꯄꯥ ꯃꯤꯅꯤꯃꯝ ꯑꯣꯏꯅ ꯂꯨꯄꯥ ꯂꯤꯁꯤꯡ ꯑꯃ ꯆꯪꯒꯗꯕ ꯍꯦꯟꯕꯗꯤ ꯌꯥꯏ ꯅꯪꯅ ꯍꯥꯞꯆꯒꯦ ꯍꯥꯏꯔꯒꯗꯤꯀꯣ ꯑꯗꯣ ꯂꯤꯁꯤꯡ ꯑꯃꯗꯤ ꯑꯗꯨꯝ ꯆꯪꯅꯤ

ꯍꯥꯏꯕꯗꯤ ꯁꯨꯝ ꯊꯥꯖꯕ ꯊꯥꯖꯅꯗꯕ ꯍꯥꯏꯕ ꯑꯃꯁꯨ ꯂꯩꯗꯅ ꯑꯗꯨꯗꯨꯒꯤ ꯂꯣꯟꯁꯦ ꯑꯦꯄ꯭ꯂꯥꯏꯁꯦ ꯁꯨꯝ ꯃꯤꯁꯦ ꯌꯦꯡꯂꯒ ꯄꯥꯁꯕꯨꯛꯇꯣ ꯌꯦꯡꯂꯕ ꯃꯇꯨꯡꯗꯨꯗ ꯂꯣꯟꯁꯦ ꯑꯩꯈꯣꯏꯅ ꯑꯣꯏꯔꯁꯨ ꯑꯗꯨꯝ ꯕ꯭ꯔꯗꯔꯒꯤ ꯄꯥꯁꯕꯨꯛꯁꯦ ꯅꯪ ꯕ꯭ꯔꯗꯔꯅ ꯑꯗꯨꯝ ꯄꯩꯁꯥꯁꯦ ꯐꯖꯅ ꯁꯤꯖꯤꯟꯅꯕ ꯈꯣꯠꯄꯤꯗꯅ ꯇꯧꯕ ꯇꯥꯔꯒꯗꯤ ꯑꯩꯈꯣꯏꯅ ꯄꯥꯁꯕꯨꯛꯁꯦ ꯑꯗꯨꯝ ꯑꯩꯈꯣꯏꯗ ꯑꯗꯨꯝ ꯃꯦꯁꯦꯁꯁꯦ ꯂꯩꯅꯦꯕꯀꯣ ꯑꯗꯨ ꯌꯦꯡꯂꯕ ꯃꯇꯨꯡꯗ ꯑꯗꯨꯝ ꯑꯩꯈꯣꯏꯅ ꯕ꯭ꯔꯗꯔꯅ ꯂꯣꯟꯁꯦ ꯂꯧꯗ꯭ꯔꯕ ꯃꯇꯨꯡ ꯕ꯭ꯔꯗꯔꯅ ꯍꯥꯏꯔꯛꯇ꯭ꯔꯒꯁꯨ ꯑꯩꯈꯣꯏꯅ ꯁꯨꯝ ꯕ꯭ꯔꯗꯔꯒꯤ ꯄꯥꯁꯕꯨꯛꯇꯨ ꯎꯕ ꯀꯥꯟꯗꯨꯗ ꯍꯣꯏ ꯑꯇꯣꯞꯄ ꯃꯤ ꯑꯣꯏꯕ ꯇꯥꯔꯁꯨ ꯑꯗꯨꯝ ꯑꯩꯈꯣꯏꯅ ꯍꯦꯛ ꯌꯦꯡꯕ ꯃꯇꯝꯗ ꯁꯨꯝ ꯂꯣꯟꯒꯤ ꯁꯨꯝ ꯃꯦꯁꯦꯁ ꯂꯣꯟ ꯂꯧꯒꯦꯔꯥ ꯈꯣꯠꯀꯦꯔꯥꯅ ꯃꯦꯁꯦꯁꯁꯦ ꯑꯗꯨꯝ ꯊꯥꯖꯔꯛꯀꯅꯦꯕ ꯕ꯭ꯔꯗꯔꯒꯤ ꯃꯈꯥ ꯄꯣꯜꯂꯦꯗ ꯑꯗꯨꯗꯤ ꯁꯨꯝ ꯂꯩꯌꯦ ꯐꯥꯏꯕ ꯂꯥꯛꯁ ꯇꯦꯟ ꯂꯥꯛꯁ ꯇ꯭ꯋꯦꯟꯇꯤ ꯂꯥꯛꯁ ꯁꯨꯃꯥꯏꯅ ꯑꯗꯨꯝ ꯂꯩꯒꯅꯤ ꯊꯥꯗ ꯍꯨꯟꯗꯣꯏꯅꯦ ꯊꯥꯗ ꯑꯗꯨꯝ ꯊꯥꯗ ꯁꯨꯝ ꯊꯤꯗꯣꯏꯅꯤ ꯑꯗꯨꯝ ꯏꯟꯇꯔꯦꯁ ꯌꯥꯎꯔꯒꯀꯣ ꯏꯟꯇꯔꯦꯁ ꯌꯥꯝꯅ ꯏꯟꯇꯔꯦꯁꯁꯨ ꯄꯤꯛꯏ ꯀꯩꯁꯨ ꯌꯥꯝꯅ ꯆꯥꯎꯕ ꯅꯠꯇꯦ ꯏꯟꯇꯔꯦꯁ ꯊ꯭ꯔꯤ ꯄꯥꯔꯁꯦꯟ ꯐꯣꯔ ꯄꯥꯔꯁꯦꯟꯃꯨꯛ ꯈꯛꯇꯅꯤ ꯍꯣꯏ ꯑꯗꯨꯃꯥꯏꯅ ꯑꯩꯈꯣꯏꯅ ꯑꯗꯨꯝ ꯕ꯭ꯔꯗꯔꯒꯤ ꯑꯗꯨꯝ ꯄꯥꯁꯕꯨꯛꯇꯨ ꯌꯦꯡꯂꯒ ꯃꯇꯨꯡꯗꯨꯗ ꯑꯗꯨꯝ ꯍꯥꯏꯖꯔꯛꯀꯅꯤ ꯃꯦꯁꯦꯁ ꯑꯗꯨꯝ ꯊꯥꯖꯔꯛꯀꯅꯦꯕ ꯑꯗꯨꯝ ꯑꯦꯀꯥꯎꯟꯗꯨꯗ ꯑꯩꯈꯣꯏꯅ ꯂꯣꯟ ꯂꯧꯍꯟꯅꯤꯡꯂꯁꯨ ꯈꯣꯠꯍꯟꯅꯤꯡꯕ ꯂꯩꯔꯁꯨ ꯃꯦꯁꯦꯁ ꯑꯗꯨꯝ ꯊꯥꯖꯔꯛꯀꯅꯦꯕꯀꯣ ꯑꯗꯨꯝ ꯃꯌꯥꯝꯒꯤ ꯂꯩꯕꯅꯤꯅ ꯂꯣꯟ ꯂꯧꯕ ꯈꯣꯠꯄ ꯍꯥꯏꯁꯤꯗꯤ ꯃꯌꯥꯝꯒꯤꯅꯤꯅ ꯑꯗꯨꯝ ꯍꯥꯏꯔꯛꯀꯅꯦꯕ ꯑꯗꯨꯝ ꯑꯦꯀꯥꯎꯟꯗꯨ ꯍꯥꯟꯅ ꯍꯥꯡꯗꯣꯛꯄꯤꯔꯣ ꯑꯗꯨꯗꯒ ꯑꯗꯨꯝ ꯇꯥꯟꯅꯕꯤꯔꯁꯤꯅꯦ ꯇꯥꯟꯅꯔꯁꯤ ꯑꯗꯨꯝ ꯍꯌꯦꯡ ꯑꯩꯈꯣꯏꯒꯤ ꯑꯣꯐꯤꯁꯇ ꯑꯣꯐꯤꯁꯁꯦ ꯄꯨꯡ ꯅꯤꯄꯥꯟꯗꯒꯤ ꯊꯣꯡ ꯍꯥꯡꯖꯩꯌꯦꯕꯀꯣ ꯑꯌꯨꯛꯀꯤ ꯑꯗꯒꯤ ꯄꯨꯡ ꯅꯨꯗꯥꯡ ꯋꯥꯏꯔꯝꯒꯤ ꯄꯨꯡ ꯃꯉꯥ ꯐꯥꯎꯕ ꯍꯥꯡꯉꯦꯕ ꯁꯤꯒꯤ ꯃꯇꯝꯁꯤꯗ ꯁꯨꯝ ꯂꯥꯛꯄꯤꯔꯣ ꯑꯗꯨꯗꯨꯒ ꯑꯗꯨꯝ ꯕ꯭ꯔꯗꯔꯅ ꯍꯥꯡꯅꯤꯡꯂꯤꯕ ꯑꯦꯀꯥꯎꯟꯗꯨ ꯑꯗꯨꯝ ꯍꯥꯡꯕꯤꯕ ꯌꯥꯒꯅꯤ ꯎꯝ ꯒꯣꯕꯔꯃꯦꯟꯒꯤ ꯑꯣꯐꯤꯁ ꯑꯣꯏꯕꯅꯤꯅ ꯁꯟꯗꯦꯗꯤ ꯍꯥꯡꯗꯦ ꯁꯟꯗꯦꯗꯤ ꯍꯥꯡꯂꯔꯣꯏ ꯒꯣꯕꯔꯃꯦꯟ ꯍꯣꯂꯤꯗꯦꯁ ꯂꯩꯕ ꯈꯣꯠꯄꯁꯨ ꯑꯃꯠꯇ ꯍꯥꯡꯂꯔꯣꯏ ꯁꯨꯝ ꯍꯣꯂꯤꯗꯦ ꯂꯩꯇꯕ ꯁꯦꯀꯦꯟ ꯁꯇꯔꯗꯦ ꯑꯃ ꯊꯣꯡ ꯍꯥꯡꯖꯗꯦꯀꯣ ꯑꯗꯨꯗꯒꯤ ꯁꯨꯝ ꯑꯩꯈꯣꯏ ꯍꯧꯖꯤꯛ ꯂꯩꯗꯅ ꯍꯣꯂꯤꯗꯦ ꯑꯩꯈꯣꯏꯒꯤ ꯃꯅꯤꯄꯨꯔꯒꯤ ꯑꯣꯏꯅ ꯃꯅꯤꯄꯨꯔꯒꯤ ꯒꯣꯕꯔꯃꯦꯟꯒꯤ ꯑꯣꯏꯅ ꯄꯤꯊꯣꯛꯄ ꯍꯣꯂꯤꯗꯦ ꯂꯤꯁ ꯍꯥꯏꯕ ꯑꯃ ꯂꯩꯗꯅ ꯑꯗꯨꯒꯨꯝꯕ ꯍꯣꯂꯤꯗꯦ ꯂꯩꯕ ꯃꯈꯩ ꯑꯃꯠꯇ ꯍꯥꯡꯖꯗꯦ ꯑꯗꯨꯒ ꯁꯦꯀꯦꯟ ꯁꯇꯔꯗꯦ ꯁꯤꯃ ꯁꯨꯛꯍꯥꯡ ꯍꯥꯡꯖꯔꯔꯣꯏ ꯑꯗꯨꯗꯒꯤ ꯑꯇꯩ ꯃꯇꯝꯗꯗꯤ ꯂꯣꯏꯅ ꯍꯥꯡꯖꯒꯅꯤ ꯄꯨꯡ ꯅꯤꯄꯥꯜꯗꯒꯤꯅ ꯃꯉꯥ ꯐꯥꯎꯕ ꯎꯝ ꯑꯦꯁ ꯕꯤ ꯑꯥꯏꯗꯤ ꯑꯩꯈꯣꯏ ꯃꯅꯤꯄꯨꯔ ꯁ꯭ꯇꯦꯠ ꯕꯦꯡ ꯑꯣꯐ ꯏꯟꯗꯤꯌꯥꯅ ꯁ꯭ꯇꯦꯠ ꯁ꯭ꯇꯦꯠꯀꯤ ꯂꯩꯔꯛꯄꯅꯤꯅ ꯑꯦꯁ ꯕꯤ ꯑꯥꯏꯗꯤ ꯑꯗꯨꯝ ꯑꯗꯨꯝ ꯀꯩꯁꯨ ꯀꯤꯕꯤꯔꯨꯅꯨꯗ ꯑꯦꯁ ꯕꯤ ꯑꯥꯏ ꯃꯤ ꯂꯣꯏꯅ ꯄꯥꯏꯅꯕꯅꯤ ꯑꯦꯁ ꯕꯤ ꯑꯥꯏ ꯍꯣꯏ ꯍꯣꯏ ꯍꯣꯏ ꯕ꯭ꯔꯗꯔꯅ ꯂꯥꯛꯅꯤꯡꯕ ꯃꯇꯝꯗ ꯑꯗꯨꯝ ꯂꯥꯛꯄꯤꯔꯣ ꯑꯗꯨꯝ ꯈꯪꯗ ꯈꯣꯠꯇꯕ ꯂꯩꯔꯁꯨ ꯐꯣꯟ ꯑꯗꯨꯝ ꯇꯧꯕꯤꯔꯣ ꯑꯗꯨꯗꯨꯒ ꯑꯗꯨꯝ ꯍꯥꯏꯕꯤꯔꯛꯑꯣ ꯍꯣꯏ ꯍꯣꯏ ꯍꯣꯏ